ꯑꯩꯒꯤ ꯋꯥꯈꯜꯂꯣꯟꯗ ꯈꯨꯡꯒꯪꯒꯤ ꯃꯤꯌꯥꯝꯁꯤꯡꯗ ꯂꯧꯎ ꯁꯤꯡꯎꯕꯒꯤ ꯏꯟꯗꯁꯇ꯭ꯔꯤ ꯐꯒꯠꯅꯕ ꯑꯩꯒꯤ ꯑꯣꯏꯕ ꯋꯥꯐꯝ ꯍꯥꯏꯔꯒꯗꯤ ꯃꯇꯝ ꯃꯇꯝꯒꯤ ꯁꯥꯏꯟꯁ ꯑꯦꯟ ꯇꯦꯛꯅꯣꯂꯣꯖꯤꯅ ꯄꯤꯔꯤꯕ ꯄꯧꯇꯥꯛꯁꯤꯡ ꯑꯗꯨ ꯍꯥꯔ ꯃꯇꯤꯛ ꯆꯥꯅ ꯍꯥꯞꯄꯤꯕ ꯂꯧ ꯑꯦꯔꯤꯌꯥꯗꯨꯒꯤ ꯃꯇꯨꯡꯏꯟꯅ ꯑꯃꯗꯤ ꯒꯃꯦꯟꯒꯤ ꯃꯥꯏꯀꯩꯗꯒꯤ ꯒꯃꯦꯟꯅ ꯄꯤꯔꯤꯕ ꯂꯧꯒꯤ ꯃꯇꯥꯡꯗ ꯁꯝꯅ ꯍꯥꯔ ꯑꯃꯗꯤ ꯃꯥꯒꯤ ꯌꯨꯔꯤꯌꯥ ꯃꯥꯒꯤ ꯏꯟꯖꯥꯏꯇꯤꯁꯤꯡ ꯗꯔꯀꯥꯔ ꯂꯩꯕꯁꯤꯡ ꯄꯤꯔꯤꯕꯁꯤꯡ ꯑꯗꯨ ꯂꯧꯃꯤꯁꯤꯡꯅ ꯐꯖꯅ ꯒꯃꯦꯟꯅ ꯄꯤꯔꯤꯕ ꯄꯣꯂꯤꯁꯤꯁꯤꯡ ꯃꯇꯨꯡ ꯇꯥꯔ ꯃꯇꯨꯡꯗ ꯂꯧꯕꯤꯔꯒ ꯀꯥꯟꯅꯕꯁꯤꯡ ꯑꯗꯨ ꯐꯪꯃꯤꯟꯅꯕ